ꯑꯩꯅ ꯍꯟꯗꯛꯁꯦ ꯑꯩꯈꯣꯏ ꯌꯨꯝ ꯃꯅꯥꯛꯇ ꯂꯩꯕ ꯂꯥꯏꯔꯤꯛ ꯌꯣꯟꯕ ꯑꯩꯈꯣꯏ ꯕꯨꯛ ꯁ꯭ꯇꯣꯔ ꯑꯃꯗꯒꯤ ꯁꯦꯟꯇ꯭ꯔꯦꯜ ꯑꯦꯛꯖꯥꯝ ꯑꯃ ꯊꯥꯒꯦ ꯍꯥꯏꯗꯨꯅ ꯍꯧꯖꯤꯛꯀꯤ ꯍꯥꯏꯔꯤꯕ ꯁꯦꯟꯇ꯭ꯔꯦꯜ ꯑꯦꯛꯖꯥꯝꯁꯤꯒꯤ ꯃꯃꯥꯡꯗ ꯍꯪꯈꯤꯕ ꯀꯣꯏꯁꯟꯁꯤꯡ ꯌꯥꯎꯕ ꯂꯥꯏꯔꯤꯛ ꯑꯃ ꯂꯩꯖꯕꯅꯦ ꯑꯗꯨ ꯂꯩꯕ ꯃꯇꯝꯗꯗꯤ ꯍꯪꯕ ꯃꯇꯝꯗ ꯃꯄꯨꯁꯤꯅ ꯑꯩꯈꯣꯏꯒꯤ ꯇꯨ ꯊꯥꯎꯖꯟ ꯇ꯭ꯋꯦꯟꯇꯤ ꯇꯨ ꯐꯥꯎꯕꯒꯤ ꯍꯪꯈꯤꯕ ꯀꯣꯏꯁꯝꯁꯤꯡ ꯌꯥꯎꯔꯦꯅꯗꯤ ꯍꯥꯏꯕꯤꯔꯛꯑꯦ ꯑꯗꯨꯒ ꯂꯩꯔꯨꯕ ꯃꯇꯝꯗꯅ ꯇꯨ ꯊꯥꯎꯖꯟ ꯅꯥꯏꯟꯇꯤꯟ ꯐꯥꯎꯒꯤꯇꯪ ꯌꯥꯎꯔꯝꯃꯦ ꯑꯗꯣ ꯂꯥꯏꯔꯤꯛꯇꯨꯒꯤ ꯃꯃꯜꯗꯤ ꯂꯧꯗꯕ ꯌꯥꯗꯕꯅꯤꯅ ꯌꯨꯝꯗ ꯊꯤꯜꯂꯛꯏꯕꯅꯤꯅ ꯑꯗꯨꯝ ꯂꯧꯈꯔꯦ ꯑꯩꯅꯁꯨ ꯄꯤꯈꯔꯦ ꯑꯗꯨ ꯆꯨꯝꯂꯕ ꯌꯦꯡꯉꯨꯕ ꯃꯇꯝꯗꯗꯤ ꯌꯥꯝꯅ ꯅꯨꯉꯥꯏꯇꯕ ꯍꯥꯏꯕꯗꯨ ꯑꯣꯏꯔꯦ ꯑꯩꯅ ꯈꯜꯂꯨꯔꯤꯗꯨꯒ ꯑꯗꯨꯅ ꯃꯇꯨꯡꯗꯗꯤ ꯑꯁꯤꯒꯨꯝꯂꯕ ꯂꯥꯏꯔꯤꯛ ꯄꯕ꯭ꯂꯤꯁ ꯇꯧꯔꯤꯕ ꯃꯦꯝꯕ꯭ꯔꯁꯤꯡꯅ ꯃꯌꯥꯝꯗ ꯑꯁꯤꯒꯨꯝꯂꯕ ꯂꯥꯏꯔꯤꯛꯁꯤ ꯅꯝꯊꯥꯛ ꯇꯧꯔꯒ ꯆꯤꯠꯇꯤꯡ ꯇꯧꯔꯒ ꯌꯣꯟꯁꯤꯟꯕ ꯈꯣꯠꯄ ꯑꯁꯤ ꯇꯧꯕꯤꯒꯅꯨ ꯍꯥꯏꯅ ꯑꯩꯅ ꯄꯕ꯭ꯂꯤꯁ ꯇꯧꯔꯤꯕ ꯃꯦꯝꯕꯔꯁꯤꯡꯗ ꯍꯟꯅ ꯍꯟꯅ ꯍꯥꯏꯖꯔꯤ